ꯍꯜꯂꯣ ꯍꯦꯜꯂꯣ ꯇꯤꯋꯥ ꯏꯟ ꯅꯨꯡꯉꯥꯏꯔꯤꯕ꯭ꯔꯣ ꯌꯥꯝ ꯅꯨꯡꯉꯥꯏꯔꯤꯌꯦ ꯑꯩꯁꯨꯨ ꯌꯥꯏꯑꯦ ꯀꯩ ꯅꯨꯃꯤꯠꯇ ꯀꯣꯏꯔꯨꯁꯤꯔꯣ ꯍꯣꯏ ꯅꯪꯒꯅꯤꯑꯦ ꯌꯥꯏꯑꯦ ꯑꯩꯁꯨ ꯆꯠ ꯆꯠꯅꯤꯡꯗꯅ ꯂꯩꯕꯅꯦꯕ ꯆꯠꯅꯤꯡꯗꯨꯅ ꯂꯩꯕꯅꯦꯕ ꯑꯗꯨ ꯀꯔꯤ ꯒꯥꯔꯤꯗ ꯆꯠꯁꯤꯒꯦ ꯒꯥꯔꯤ ꯑꯥ ꯌꯥꯏꯑꯦ ꯑꯗꯨ ꯆꯠꯄ ꯈꯣꯠꯄꯒꯤꯗꯨ ꯄꯩꯁꯥ ꯀꯌꯥ ꯀꯌꯥ ꯈꯥꯏꯅꯁꯤꯒꯦ ꯌꯥꯏꯑꯦ ꯌꯥꯏꯑꯦ ꯍꯣꯏ ꯑꯗꯨꯗꯤ